ꯄꯨꯟꯁꯤꯁꯤꯗ ꯈ꯭ꯋꯥꯏꯗꯒꯤ ꯃꯔꯨꯑꯣꯏꯕ ꯑꯩꯉꯣꯟꯗ ꯍꯥꯏꯔꯒꯗꯤꯀꯣ ꯈ꯭ꯋꯥꯏꯗꯒꯤ ꯑꯩꯅ ꯃꯔꯨꯑꯣꯏꯅ ꯈꯜꯂꯤꯁꯤ ꯑꯩꯈꯣꯏꯒꯤ ꯍꯤꯡꯕꯁꯦ ꯑꯩꯈꯣꯏꯒꯤ ꯄꯨꯟꯁꯤ ꯍꯤꯡꯉꯤ ꯍꯨꯖꯤꯛ ꯑꯩꯈꯣꯏꯒꯤ ꯍꯥꯔꯠꯁꯦ ꯆꯣꯡꯉꯤ ꯍꯤꯡꯉꯤꯁꯦ ꯑꯩꯈꯣꯏ ꯍꯤꯡꯗ꯭ꯔꯕ ꯄꯨꯟꯁꯤꯁꯦ ꯑꯃꯨꯛ ꯀꯥꯟꯅꯗ꯭ꯔꯦ ꯍꯤꯡꯕꯁꯦ ꯈ꯭ꯋꯥꯏꯗꯒꯤ ꯃꯔꯨꯑꯣꯏ ꯃꯤꯅ ꯈꯟꯒꯗꯕꯗꯤ ꯑꯩꯈꯣꯏꯅ ꯍꯧꯖꯤꯛ ꯃꯔꯨꯑꯣꯏꯅ ꯑꯩꯈꯣꯏꯒꯤ ꯌꯨꯝ ꯁꯥꯔꯤ ꯄꯩꯁꯥ ꯆꯪꯗ ꯑꯗꯩ ꯑꯩꯈꯣꯏꯒꯤ ꯁꯝꯅ ꯍꯥꯏꯔꯕꯗ ꯁꯤ ꯁꯣꯐꯥ ꯂꯩꯔꯤ ꯑꯩꯈꯣꯏꯒꯤ ꯇꯤꯚꯤ ꯂꯩ ꯑꯩꯈꯣꯏꯒꯤ ꯐꯃꯨꯡ ꯂꯩ ꯑꯩꯈꯣꯏꯒꯤ ꯂꯝꯕꯤ ꯁꯥꯔꯤ ꯑꯩꯈꯣꯏꯒꯤ ꯀꯥꯔ ꯂꯩꯔꯤ ꯑꯗꯒꯤ ꯑꯆꯧ ꯑꯆꯧꯕ ꯀꯝꯄꯦꯅꯤ ꯃꯌꯥꯝꯅ ꯀꯥꯔ ꯄꯨꯊꯣꯛꯇꯅ ꯑꯗꯒꯤ ꯑꯦꯔꯣꯄ꯭ꯂꯦꯟ ꯄꯨꯊꯣꯛꯇꯅ ꯀꯔꯤ ꯇꯧꯗꯅ ꯁꯥꯔꯤꯁꯦ ꯀꯔꯤꯒꯤꯅꯣ ꯑꯩꯈꯣꯏ ꯍꯤꯡꯕꯒꯤꯅꯦ ꯑꯩ ꯍꯤꯡꯕꯒꯤꯗꯃꯛꯇ ꯑꯩꯈꯣꯏꯒꯤ ꯑꯩꯅ ꯑꯩ ꯏꯃꯨꯡꯁꯤꯗ ꯍꯤꯡꯕꯒꯤꯗꯃꯛꯇꯅꯤ ꯁꯤ ꯃꯌꯥꯝꯁꯤ ꯁꯥꯗꯨꯅ ꯂꯩꯔꯤꯁꯦ ꯑꯩ ꯑꯃ ꯍꯤꯡꯗ꯭ꯔꯗꯤ ꯁꯤ ꯑꯇꯩ ꯃꯩꯁꯦ ꯄꯣꯠ ꯑꯝꯕꯨꯛ ꯀꯥꯟꯅꯗꯦ ꯄꯨꯟꯁꯤꯁꯤꯗ ꯈ꯭ꯋꯥꯏꯗꯒꯤ ꯃꯔꯨꯑꯣꯏꯕ ꯄꯨꯟꯁꯤꯁꯤꯗ ꯑꯩꯈꯣꯏ ꯍꯤꯡꯕꯁꯦ ꯑꯦꯅꯤ ꯄꯨꯟꯁꯤꯗ ꯄ꯭ꯔꯣꯕ꯭ꯂꯦꯝ ꯑꯃ ꯊꯣꯛꯁꯅꯨ ꯑꯃ ꯇꯧꯁꯅꯨ ꯑꯃ ꯇꯧꯁꯅꯨ ꯑꯩꯈꯣꯏ ꯍꯤꯡꯕꯁꯤꯅꯤ ꯑꯩꯈꯣꯏ ꯈ꯭ꯋꯥꯏꯗꯒꯤ ꯃꯔꯨ ꯑꯣꯏꯔꯤꯁꯦ ꯑꯩꯈꯣꯏ ꯁꯤꯈ꯭ꯔꯗꯤ ꯑꯩꯈꯣꯏ ꯂꯩꯔꯤꯕ ꯚꯦꯂꯨ ꯑꯝꯕꯨꯛ ꯂꯩꯇ꯭ꯔꯦ ꯑꯩꯅ ꯇꯨꯝꯃꯝꯕ ꯐꯃꯨꯡ ꯚꯦꯂꯨ ꯂꯩꯇ꯭ꯔꯦ ꯑꯩꯅ ꯄꯥꯏꯔꯝꯕ ꯐꯣꯟ ꯍꯧꯖꯤꯛꯃꯛ ꯑꯩꯅ ꯍꯥꯏꯔꯤꯕ ꯐꯣꯟꯁꯤꯁꯨ ꯚꯦꯂꯨ ꯂꯩꯇ꯭ꯔꯦ ꯑꯩꯅ ꯁꯤꯔꯗꯤ ꯑꯗꯒꯤ ꯑꯩꯈꯣꯏ ꯍꯤꯡꯒꯗꯕꯅꯤ ꯍꯤꯡꯕꯁꯤꯅꯤ ꯑꯩꯅ ꯄꯨꯟꯁꯤꯁꯤꯗ ꯈ꯭ꯋꯥꯏꯗꯒꯤ ꯚꯦꯂꯨ ꯂꯩ ꯍꯥꯏꯅ ꯈꯟꯖꯔꯤꯁꯤ